ꯍꯂꯣ ꯇꯥꯏ ꯇꯥꯏ ꯁꯤꯗ ꯂꯩ ꯀꯩ ꯂꯩꯔꯦ ꯎꯝ ꯍꯨꯝ ꯑ ꯑꯣꯍ ꯌꯥꯏꯌꯦ ꯌꯥꯏꯌꯦ ꯀꯅꯥ ꯀꯅꯥ ꯆꯠꯇꯣꯏꯅꯣ ꯍꯥꯏꯗꯤ ꯑꯉꯥꯡ ꯌꯥꯎꯒꯗ꯭ꯔꯣ ꯑꯥ ꯌꯥꯏꯌꯦ ꯃꯐꯝꯗꯤ ꯀꯥꯋꯥꯏ ꯆꯠꯅꯤꯡꯉꯤꯕ ꯑꯉꯥꯡ ꯌꯥꯎꯕꯅꯤꯅ ꯖꯨꯅ ꯐꯔꯣꯏꯗ꯭ꯔꯣ ꯆꯥꯅꯕ ꯄꯦꯛ ꯇꯧꯔꯒ ꯄꯨꯅꯔꯤꯗꯨꯗꯤ ꯑꯝ ꯀꯩꯁꯨ ꯀꯥꯏꯗꯦ ꯐꯝꯐꯝ ꯂꯩꯕꯅꯦ ꯆꯥꯐꯝ

ꯌꯥꯏ ꯑꯄꯥꯝꯕ ꯎꯝ ꯑꯗꯣ ꯑꯉꯥꯡꯁꯨ ꯌꯥꯎꯕꯅꯤꯅ ꯎꯝ ꯌꯥꯏꯌꯦ ꯂꯝꯕꯤꯁꯨ ꯊꯣꯛꯄ ꯑꯗꯨꯅ ꯐꯔꯦ

ꯎꯝ ꯑꯩꯅ ꯄꯥꯝꯖꯕ ꯑꯃ ꯗꯨꯗꯤ ꯇꯤꯔꯥ ꯆꯝꯐꯨꯠ ꯑꯃ ꯌꯥꯎꯗꯧꯕ ꯅꯠꯇ꯭ꯔꯣ ꯎꯝ ꯍꯨꯝ ꯑꯩ ꯆꯝꯐꯨꯠꯁꯨ ꯄꯝꯃꯤꯗꯨꯗꯤ ꯅꯍꯤ ꯖꯨꯁ ꯎꯝ ꯎꯝ ꯑꯗꯨ ꯌꯥꯎꯍꯜꯂꯣ ꯎꯝ ꯍꯣꯏ ꯍꯣꯏ ꯑꯉꯥꯡꯒꯤ ꯐꯤꯔꯣꯟꯒꯗꯣ ꯐꯖꯥꯟꯅ ꯁꯦꯝꯃꯣ ꯐꯖꯟꯅ ꯁꯦꯠꯅꯕ ꯈꯣꯠꯅꯕ ꯎꯝ ꯍꯌꯦꯡꯗꯨꯒꯤ

ꯑꯩ ꯐꯤꯔꯣꯟꯗꯨꯁꯨ ꯑꯁꯤꯒꯤ ꯗ꯭ꯔꯦꯁꯁꯦ ꯁꯦꯠꯄ ꯌꯥꯔꯣꯏ ꯍꯌꯦꯡꯗꯤ ꯑꯣꯐ ꯁꯒꯠ ꯇꯣꯡꯉꯥꯟꯅ ꯆꯠꯇꯕꯅꯤꯅ ꯗ꯭ꯔꯦꯁꯇꯨꯁꯨ ꯈꯔ ꯌꯦꯡꯁꯤꯜꯂꯝꯃꯣ ꯍꯣꯔꯦꯟ ꯍꯜꯂꯛꯂꯒ ꯎꯝ ꯐꯔꯦ ꯐꯔꯦ ꯊꯝꯃꯣ ꯊꯝꯃꯣ ꯌꯥꯔꯦ ꯌꯥꯔꯦ